ꯃꯅꯤꯄꯨꯔ ꯍꯥꯏꯕ ꯏꯃꯥ ꯂꯩꯕꯥꯛ ꯑꯁꯦ ꯑꯩꯈꯣꯏꯁꯦ ꯆꯤꯡꯃꯤ ꯇꯝꯃꯤ ꯑꯗꯒꯤꯗꯤ ꯁꯨꯃꯥꯏꯅ ꯇꯣꯉꯥꯟ ꯇꯣꯉꯥꯟꯅ ꯂꯩꯌꯦ ꯑꯗꯨꯒ ꯇ꯭ꯔꯥꯏꯞꯇꯁꯨ ꯇꯣꯉꯥꯟ ꯇꯣꯉꯥꯟꯕ ꯂꯣꯟ ꯉꯥꯡꯕ ꯗꯥꯏꯔꯦꯛ ꯂꯣꯟ ꯗꯥꯏꯂꯦꯛ ꯇꯣꯉꯥꯟ ꯇꯣꯉꯥꯟꯅ ꯑꯩꯈꯣꯏ ꯉꯥꯡꯉꯒ ꯂꯩ ꯑꯗꯨꯕꯨ ꯑꯩꯈꯣꯏꯅ ꯇꯁꯦꯡꯅꯃꯛ ꯑꯩꯈꯣꯏ ꯑꯃꯠꯇ ꯑꯣꯏꯅ ꯄꯨꯟꯅ ꯉꯥꯡꯉꯛꯄ ꯃꯇꯝꯗꯗꯤ ꯑꯩꯈꯣꯏ ꯃꯅꯤꯄꯨꯔꯤ ꯍꯥꯏꯕ ꯂꯦꯡꯒ꯭ꯋꯦꯖ ꯑꯁꯤꯅ ꯑꯩꯈꯣꯏ ꯑꯃꯒ ꯑꯝꯒ ꯀꯃꯨꯅꯤꯀꯦꯁꯟ ꯇꯧꯅꯩ ꯑꯗꯨꯒ ꯂꯣꯟꯁꯦ ꯇꯣꯉꯥꯟ ꯇꯣꯉꯥꯟꯅ ꯉꯥꯡꯅꯔꯕ ꯇꯥꯔꯕꯁꯨ ꯑꯩꯈꯣꯏꯅ ꯑꯄꯨꯟꯕꯒꯤ ꯊꯕꯛ ꯇꯧꯔꯛꯄ ꯃꯇꯝꯗ ꯑꯗꯨꯒ ꯀꯃꯨꯅꯤꯀꯦꯠ ꯇꯧꯕ ꯃꯇꯝꯗꯗꯤ ꯑꯩꯈꯣꯏ ꯃꯅꯤꯄꯨꯔꯤ ꯍꯥꯏꯕ ꯂꯣꯟꯁꯦ ꯁꯤꯖꯤꯟꯅꯖꯩ ꯑꯩꯈꯣꯏ ꯃꯅꯤꯄꯨꯔꯒꯤ ꯑꯣꯏꯅ ꯑꯗꯨꯅ ꯑꯩꯈꯣꯏꯒꯤ ꯃꯅꯤꯄꯨꯔꯤ ꯂꯦꯡꯒ꯭ꯋꯦꯖꯁꯦ ꯑꯩꯈꯣꯏꯒꯤꯗꯃꯛꯇꯗꯤ ꯌꯥꯝ ꯐꯕ ꯌꯥꯝꯅ ꯅꯨꯡꯉꯥꯏꯖꯕ ꯁꯨꯃꯥꯏꯅ ꯃꯅꯤꯄꯨꯔꯗ ꯄꯣꯛꯎꯕꯒꯤ ꯑꯩꯈꯣꯏ ꯃꯅꯤꯄꯨꯔꯤ ꯍꯥꯏꯕ ꯂꯦꯡꯒ꯭ꯋꯦꯖꯁꯦ ꯑꯩꯈꯣꯏꯅ ꯉꯥꯡꯕ ꯐꯪꯖꯕꯁꯦ ꯑꯩꯈꯣꯏꯒꯤꯗꯃꯛꯇꯤ ꯌꯥꯝꯅ ꯂꯥꯏꯕꯛ ꯐꯩ ꯑꯗꯨꯒ ꯁꯨꯃꯥꯏꯅ ꯃꯅꯤꯄꯨꯔ ꯃꯅꯨꯡꯈꯛꯇ ꯅꯠꯇꯗꯅ ꯑꯩꯈꯣꯏꯅ ꯑꯥꯎꯠꯁꯥꯏꯠ ꯆꯠꯄ ꯃꯇꯝꯗ ꯂꯣꯟ ꯇꯣꯉꯥꯟ ꯇꯣꯉꯥꯟꯕ ꯃꯤꯅ ꯉꯥꯡꯉꯒꯁꯨ ꯑꯩꯈꯣꯏ ꯃꯅꯤꯄꯨꯔ ꯃꯆꯥꯁꯤꯡꯗꯤ ꯑꯩꯈꯣꯏꯅ ꯊꯦꯡꯅꯕ ꯃꯇꯝꯗ ꯎꯅꯕ ꯃꯇꯝꯗ ꯑꯩꯈꯣꯏꯒꯤ ꯏꯁꯥꯒꯤ ꯂꯣꯟ ꯃꯅꯤꯄꯨꯔꯤꯁꯤꯅ ꯑꯩꯈꯣꯏꯅ ꯁꯨꯃꯥꯏꯅ ꯀꯃꯨꯅꯤꯀꯦꯠ ꯇꯧꯅꯔꯒꯦ ꯍꯥꯏꯔꯒ ꯃꯤꯒꯤ ꯂꯝꯗꯁꯨ ꯄꯥꯎ ꯐꯥꯎꯗꯣꯛ ꯐꯥꯎꯖꯤꯟ ꯇꯧꯅꯔꯒ ꯌꯥꯝ ꯅꯨꯡꯉꯥꯏꯅ ꯂꯩꯕꯁꯦ ꯑꯩꯈꯣꯏ ꯐꯪꯖꯩ ꯑꯗꯨꯅ ꯑꯩꯈꯣꯏꯒꯤ ꯂꯣꯟ ꯃꯅꯤꯄꯨꯔꯤ ꯂꯣꯟ ꯑꯁꯦ ꯑꯩꯈꯣꯏꯒꯤꯗꯃꯛꯇꯗꯤ ꯌꯥꯝ ꯀꯥꯟꯅꯕ ꯑꯗꯨꯒ ꯌꯥꯝ ꯅꯨꯡꯉꯥꯏꯕ ꯌꯥꯝ ꯅꯨꯡꯁꯤꯖꯕ ꯂꯣꯟꯗꯣ ꯑꯣꯏ ꯑꯗꯒꯤꯗꯤ ꯑꯩꯈꯣꯏ ꯃꯅꯤꯄꯨꯔꯤꯒꯤ ꯂꯣꯟꯁꯤꯗ ꯑꯩꯈꯣꯏ ꯂꯩꯌꯦ ꯌꯥꯝꯅ ꯅꯨꯡꯁꯤꯕ ꯋꯥꯍꯩ ꯋꯥꯇꯥꯗ ꯌꯥꯝ ꯂꯩꯌꯦ ꯑꯩꯈꯣꯏꯒꯤ ꯏꯁꯥꯒꯤ ꯁꯨꯃꯥꯏꯅ ꯅꯨꯃꯤꯠ ꯊꯥ ꯊꯋꯥꯟꯃꯤꯆꯥꯛꯀ ꯍꯥꯏꯕꯁꯦ ꯑꯩꯈꯣꯏ ꯏꯁꯥꯒꯤ ꯂꯣꯟꯗ ꯃꯃꯤꯡ ꯁꯨꯃꯥꯏꯅ ꯊꯣꯟꯗꯨꯅ ꯂꯩꯕꯁꯤꯁꯨ ꯑꯩꯈꯣꯏꯒꯤꯗꯃꯛꯇ ꯌꯥꯝ ꯌꯥꯝꯅ ꯄ꯭ꯔꯥꯎꯠ ꯐꯤꯜ ꯇꯧꯕꯗꯣ ꯑꯣꯏꯍꯜꯂꯦ ꯑꯗꯨꯒ ꯄꯣꯠ ꯆꯩꯗꯁꯨ ꯑꯩꯈꯣꯏꯅ ꯄꯣꯠ ꯌꯦꯡꯁꯥꯡ ꯅꯥꯄꯤꯗꯁꯨ ꯃꯁꯥ ꯃꯁꯥꯒꯤ ꯃꯃꯤꯡ ꯂꯩꯖꯩ ꯂꯩꯗꯁꯨ ꯃꯁꯥ ꯃꯁꯥꯒꯤ ꯂꯩ ꯂꯩ ꯂꯩꯗꯨꯒꯤ ꯃꯃꯤꯡ ꯂꯩꯕ ꯁꯨꯃꯥꯏꯅ ꯑꯩꯈꯣꯏ ꯃꯅꯤꯄꯨꯔꯤꯒꯤ ꯂꯣꯟꯁꯦ ꯑꯩꯈꯣꯏꯒꯤ ꯏꯁꯥꯒꯤ ꯃꯅꯤꯄꯨꯔꯁꯤꯗ ꯏꯁꯥꯒꯤ ꯂꯣꯟꯁꯤꯒꯤ ꯃꯃꯤꯡꯗꯨ ꯂꯩꯌꯦ ꯑꯗꯨꯒ ꯑꯩꯈꯣꯏꯅ ꯌꯥꯝ ꯅꯨꯡꯉꯥꯏꯕ ꯑꯃꯅ ꯑꯃꯨꯛꯀ ꯑꯩꯈꯣꯏꯅ ꯅꯣꯡꯉꯥꯜꯂꯛꯄꯩ ꯍꯧꯒꯠꯄ ꯃꯇꯝꯗꯒ ꯑꯁꯨꯃꯥꯏꯅ ꯏꯃꯥ ꯏꯄꯥ ꯎꯅꯕ ꯃꯇꯝꯗ ꯑꯐꯕ ꯑꯌꯨꯛꯀ ꯍꯥꯏꯔꯒ ꯋꯤꯁ ꯇꯧꯕ ꯑꯗꯩꯗꯤ ꯑꯉꯥꯡꯁꯤꯡꯗ ꯑꯥ ꯅꯪ ꯌꯥꯝꯅ ꯐꯖꯩꯌꯦ ꯍꯥꯏꯀꯥꯟꯗ ꯑꯉꯥꯡꯅꯁꯨ ꯃꯥ ꯌꯥꯝ ꯍꯔꯥꯎꯕ ꯅꯪ ꯌꯥꯝ ꯍꯩꯌꯦꯒ ꯍꯥꯏꯕ ꯁꯨꯃꯥꯏꯅ ꯂꯣꯟꯗꯥ ꯑꯗꯒꯤꯗꯤ ꯅꯪ ꯌꯥꯝ ꯅꯨꯡꯁꯤꯌꯦ ꯀꯥ ꯍꯥꯏꯕ ꯃꯇꯝꯗ ꯑꯩꯈꯣꯏꯉꯣꯟꯗ ꯌꯥꯝꯅ ꯑꯩꯈꯣꯏꯒꯤ ꯂꯣꯟꯁꯤꯗ ꯅꯨꯡꯁꯤꯕꯗꯣ ꯑꯩꯈꯣꯏ ꯉꯣꯟꯗ ꯄꯣꯛꯍꯟꯕ ꯃꯌꯥꯝ ꯑꯃ ꯂꯩꯌꯦ ꯑꯗꯨꯒ ꯈꯛꯇ ꯅꯠꯇꯅ ꯑꯩꯈꯣꯏꯒꯤ ꯆꯠꯅꯕꯤꯗꯁꯨ ꯑꯩꯈꯣꯏ ꯃꯅꯤꯄꯨꯔꯗ ꯄꯣꯛꯄ ꯃꯔꯝꯅ ꯆꯠꯅꯕꯤꯒꯤ ꯑꯗꯒꯤꯗꯤ ꯏꯁꯥ ꯏꯁꯥꯒꯤ ꯗ꯭ꯔꯦꯁꯇ ꯑꯣꯏꯔꯁꯨ ꯁꯨꯃꯥꯏꯅ ꯃꯃꯤꯡ ꯊꯣꯜꯂꯒ ꯂꯩꯌꯦ ꯑꯁꯤ ꯄꯨꯝꯅꯃꯛꯁꯦ ꯑꯩꯈꯣꯏꯅ ꯃꯅꯤꯄꯨꯔꯗ ꯄꯣꯛꯎꯕ ꯑꯗꯨꯒ ꯃꯅꯤꯄꯨꯔꯤ ꯂꯦꯡꯒ꯭ꯋꯦꯖꯁꯤ ꯉꯥꯡꯕꯒꯤ ꯉꯥꯡꯕ ꯐꯪꯖꯕꯁꯦ ꯑꯩꯈꯣꯏꯒꯤ ꯌꯥꯝ ꯂꯥꯏꯕꯛ ꯐꯕꯅꯦ ꯍꯥꯏꯕꯁꯦ ꯍꯥꯏꯖꯅꯤꯡꯉꯤ